ꯇ꯭ꯋꯦꯟꯇꯤ ꯐꯥꯔꯁ ꯖꯨꯟ ꯇꯨ ꯊꯥꯎꯖꯟ ꯊ꯭ꯔꯤ ꯐꯤꯞꯇꯤꯟ ꯃꯦ ꯇꯨ ꯊꯥꯎꯖꯟ ꯁꯤꯛꯁ ꯊꯥꯔꯇꯤ ꯑꯥꯒꯁ ꯇꯨ ꯊꯥꯎꯖꯟ ꯇꯨ ꯇ꯭ꯋꯦꯟꯇꯤ ꯋꯥꯟ ꯗꯤꯁꯦꯝꯕꯔ ꯇꯨ ꯊꯥꯎꯖꯟ ꯐꯥꯏꯕ ꯐꯥꯔꯁ ꯃꯥꯔꯁ ꯇꯨ ꯊꯥꯎꯖꯟ ꯁꯤꯛꯁꯇꯤꯟ